ꯑꯩꯒꯤ ꯐꯣꯟ ꯆꯥꯖꯔ ꯑꯃ ꯑꯣꯟꯂꯥꯏꯟ ꯑꯦꯃꯥꯖꯣꯟꯗꯒꯤ ꯀꯛꯏ ꯑꯦꯝ ꯃꯥꯏ ꯔꯦꯠꯃꯤ ꯅꯣꯠ ꯑꯥꯏꯠ ꯆꯥꯔꯆ ꯇꯧꯕ ꯃꯇꯝꯗ ꯌꯥꯝꯅ ꯊꯨꯅ ꯆꯪꯏ ꯑꯗꯨꯒ ꯁꯥꯒꯠꯄꯁꯨ ꯂꯩꯇꯦ ꯌꯥꯝꯅ ꯐꯩ